ꯍꯥꯂꯣ ꯇ꯭ꯔꯨ ꯀꯦꯞꯁ ꯇ꯭ꯔꯨ ꯀꯦꯞꯁ ꯁꯔꯕꯤꯁꯦꯁꯀꯤ ꯗ꯭ꯔꯥꯏꯕꯔ ꯑꯣꯏꯕꯤꯔꯕ꯭ꯔꯥ ꯑꯩꯍꯥꯛꯅ ꯉꯁꯤ ꯄꯨꯡ ꯃꯥꯄꯟꯗ ꯑꯦꯔꯄꯣꯔꯠ ꯆꯠꯅꯕꯒꯤ ꯍꯥꯏꯖꯈꯤꯕꯗꯨꯅꯤ ꯍꯧꯖꯤꯛ ꯄꯨꯡ ꯅꯤꯄꯥꯟꯒ ꯃꯤꯅꯠ ꯌꯥꯡꯈꯩ ꯆꯠꯂꯦ ꯑꯗꯨ ꯐꯥꯎꯕ ꯌꯧꯔꯛꯄ ꯂꯩꯇ꯭ꯔꯦ ꯑꯗꯣ ꯀꯗꯥꯏꯗ ꯌꯧꯔꯕꯒꯦ ꯑꯃꯨꯛꯇ ꯍꯥꯏꯕꯤꯔꯛꯄ ꯌꯥꯒꯗ꯭ꯔꯥ